ꯌꯥꯎꯈ꯭ꯔꯦ ꯑꯩ ꯑꯇꯣꯞꯄ ꯏꯁꯇꯦꯠꯁꯤꯡꯗ ꯃꯅꯤꯄꯨꯔ ꯅꯠꯇꯕ ꯑꯇꯣꯞꯄ ꯏꯁꯇꯦꯠꯁꯤꯡꯗ ꯆꯠꯂꯨꯔꯦ ꯈꯨꯗꯝ ꯑꯣꯏꯅ ꯍꯥꯏꯔꯀꯟꯗ ꯑꯩ ꯒꯨꯋꯥꯍꯥꯇꯤꯗ ꯆꯠꯂꯦ ꯑꯁꯥꯝꯗꯁꯨ ꯆꯠꯂꯦ ꯗꯦꯜꯍꯤ ꯌꯨꯅꯤꯚꯔꯁꯤꯇꯤꯗꯁꯨ ꯆꯠꯂꯦ ꯖꯦ ꯑꯦꯟ ꯌꯨ ꯗꯁꯨ ꯆꯪꯎꯔꯤ ꯑꯦꯂꯤꯒꯥꯔꯗ ꯃꯨꯁꯂꯤꯝ ꯌꯨꯅꯤꯚꯔꯁꯤꯇꯤꯗꯁꯨ ꯆꯪꯂꯨꯔꯦ ꯑꯩꯅ ꯈ꯭ꯋꯥꯏꯗꯒꯤ ꯀꯨꯏꯅ ꯁꯥꯡꯅ ꯂꯩꯔꯛꯄ ꯍꯥꯏꯔꯒꯗꯤ ꯑꯩ ꯑꯁꯥꯝ ꯌꯨꯅꯤꯚꯔꯁꯤꯇꯤꯗ ꯂꯩꯔꯛꯑꯦ ꯑꯁꯥꯝ ꯌꯨꯅꯤꯚꯔꯁꯤꯇꯤꯒꯤ ꯒꯦꯁꯠ ꯍꯥꯎꯁꯇ ꯑꯩ ꯂꯩꯔꯛꯑꯦ ꯃꯣꯔ ꯗꯦꯟ ꯊ꯭ꯔꯤ ꯃꯣꯟꯊꯁ ꯃꯨꯛ ꯂꯩꯔꯛꯑꯦ ꯑꯗꯨꯒ ꯑꯩ ꯃꯐꯝꯗꯨꯗꯁꯨ ꯋꯥꯔꯛ ꯇꯧꯕ ꯍꯧꯔꯨꯔꯦ ꯍꯧꯔꯒ ꯃꯐꯝꯗꯨꯗ ꯑꯩ ꯐꯖꯅ ꯆꯠꯂꯝꯃꯤ ꯑꯩꯒꯤ ꯋꯥꯔꯛꯁꯦ ꯀꯟꯇꯤꯅꯨꯋꯣꯁꯂꯤ ꯆꯠꯂꯝꯃꯤ ꯃꯈꯣꯏꯒꯤ ꯂꯥꯏꯕ꯭ꯔꯦꯔꯤꯗꯣ ꯌꯥꯝ ꯅꯨꯡꯉꯥꯏ ꯑꯗꯨꯒ ꯗꯤꯄꯥꯔꯠꯃꯦꯟꯁꯨ ꯌꯥꯝꯅ ꯆꯥꯎꯋꯦ ꯌꯥꯝ ꯅꯨꯡꯉꯥꯏ ꯗꯤꯄꯥꯔꯠꯃꯦꯟꯒꯤ ꯑꯣꯏꯕ ꯂꯥꯏꯕ꯭ꯔꯦꯔꯤꯁꯨ ꯐꯪꯉꯦ ꯃꯐꯝꯗꯨꯗ ꯑꯩꯅ ꯄꯥꯅꯤꯡ ꯄꯥꯅꯤꯡꯕ ꯂꯥꯏꯔꯤꯛꯁꯤꯡ ꯃꯌꯥꯝ ꯑꯃ ꯂꯩꯌꯦ ꯑꯗꯨꯒ ꯃꯣꯏꯒꯤ ꯃꯤꯁꯤꯡꯁꯦ ꯁꯦꯡꯅ ꯃꯤꯅ ꯍꯥꯏꯅꯕꯗ ꯑꯁꯥꯝꯁꯦ ꯌꯥꯝꯅ ꯐꯠꯇꯦ ꯀꯥꯏꯅꯗꯤ ꯇꯥꯏꯌꯦ ꯑꯗꯣ ꯃꯅꯨꯡꯗꯨꯗ ꯂꯩꯔꯤꯕ ꯃꯤꯁꯤꯡꯗꯨꯗꯤ ꯌꯥꯝꯅ ꯍꯦꯜꯞꯐꯨꯜ ꯑꯣꯏꯕꯤꯌꯦ ꯑꯩꯉꯣꯟꯗꯗꯤ ꯍꯥꯏꯗꯤ ꯃꯣꯏꯅ ꯌꯥꯝ ꯃꯇꯦꯡꯁꯨ ꯇꯧꯕꯤꯔꯛꯑꯦ ꯑꯗꯨꯒ ꯌꯥꯝ ꯌꯥꯝꯅ ꯑꯐ ꯑꯐꯕ ꯄꯥꯎꯇꯥꯛꯀꯨꯝꯕꯁꯨ ꯄꯤꯕꯤꯔꯛꯑꯦ ꯑꯗꯨꯒ ꯃꯤꯁꯤꯡꯗꯣ ꯌꯥꯝꯅ ꯐ꯭ꯔꯦꯟꯛ ꯑꯣꯏꯕꯗꯣ ꯇꯧꯋꯦ ꯑꯩꯉꯣꯟꯗꯗꯤ ꯈꯪꯗꯦ ꯃꯤꯒꯤ ꯋꯥꯗꯤ ꯑꯗꯨꯒ ꯑꯩꯒꯤ ꯁꯨꯄꯔꯚꯥꯏꯖꯔꯗꯣ ꯃꯗꯣ ꯀꯦꯔꯦꯂꯥ ꯃꯆꯥꯅꯦ ꯃꯥꯁꯨ ꯌꯥꯝꯅ ꯐꯩꯌꯦ ꯃꯥꯅ ꯑꯩꯉꯣꯟꯗ ꯑꯣꯜꯋꯦꯖ ꯍꯥꯏꯕꯤꯕꯁꯦ ꯅꯪꯒꯤ ꯃꯔꯤ ꯂꯩꯅꯕ ꯔꯤꯁꯔꯁ ꯇꯣ ꯃꯗꯨꯗ ꯑꯍꯦꯟꯕ ꯑꯣꯏꯅ ꯊꯤꯖꯤꯟꯂꯨ ꯑꯗꯨꯒ ꯄꯦꯄꯔꯒꯨꯝꯕ ꯌꯥꯝꯅ ꯏꯅꯅꯕ ꯇꯧ ꯄꯦꯄꯔꯒꯨꯝꯕ ꯑꯥꯔꯇꯤꯀꯜꯒꯨꯝꯕ ꯏꯕꯁꯤꯅ ꯅꯪꯒꯤ ꯅꯧꯂꯦꯖꯇꯣꯁꯨ ꯍꯦꯟꯒꯠꯇꯣꯏꯅꯦ ꯑꯦꯖ ꯑꯦ ꯄꯥꯔꯠ ꯑꯣꯐ ꯔꯤꯁꯔꯁ ꯑꯣꯏꯒꯗꯣꯏꯅꯦ ꯁꯤꯅ ꯑꯗꯨꯅ ꯅꯪꯅ ꯇꯧꯔꯤꯕ ꯈꯨꯗꯤꯡꯃꯛꯇꯣ ꯉꯁꯤ ꯅꯪꯅ ꯄꯥꯕꯗꯣ ꯅꯪꯒꯤ ꯅꯣꯠꯕꯨꯛ ꯑꯃ ꯊꯝꯃꯒ ꯃꯗꯨ ꯃꯌꯥꯝꯗꯣ ꯏꯁꯤꯟꯒꯗꯣꯏꯅꯤ ꯆꯦꯞꯇꯔꯥꯏꯖꯦꯁꯟ ꯇꯧꯔꯛꯄ ꯃꯇꯝꯗ ꯅꯪꯒꯤ ꯆꯦꯞꯇꯔ ꯋꯥꯏꯁꯇ

ꯏꯔꯥꯒꯦ ꯑꯩꯒꯤ ꯔꯤꯁꯔꯁꯁꯦ ꯍꯧꯔꯕꯅꯤ ꯑꯗꯨꯅ ꯑꯩꯒꯤ ꯊꯦꯁꯤꯁ ꯏꯕ ꯍꯧꯔꯒꯦ ꯀꯥꯏꯅ ꯍꯥꯏꯔꯛꯄ ꯃꯇꯝꯗ ꯏꯅꯧ ꯏꯅꯧꯅ ꯊꯣꯛꯀꯅꯤ ꯃꯇꯝ ꯌꯥꯝꯅ ꯁꯥꯡꯅ ꯆꯪꯈꯔꯅꯤ ꯌꯥꯝꯗ꯭ꯔꯕ ꯆꯍꯤ ꯃꯉꯥ ꯇꯔꯨꯛꯇꯤ ꯑꯗꯨꯝ ꯆꯪꯉꯛꯀꯗꯣꯏꯅꯦꯕ ꯔꯤꯁꯔꯁ ꯇꯧꯕꯁꯦ ꯃꯣꯏꯅ ꯑꯩꯉꯣꯟꯗ ꯍꯥꯏꯕꯤꯔꯛꯏꯁꯦ ꯑꯗꯨꯅ ꯅꯪꯅ ꯅꯨꯡꯇꯤꯒꯤ ꯊꯦꯡꯅꯔꯤꯕ ꯃꯌꯥꯝꯁꯦ ꯅꯪ ꯅꯣꯠꯕꯨꯛ ꯑꯊꯥꯕ ꯆꯦꯞꯇꯔ ꯅꯪꯅ ꯇꯔꯨꯛꯄꯨ ꯈꯥꯏꯗꯣꯛꯑꯁꯨ ꯇꯔꯦꯠꯄꯨ ꯈꯥꯏꯗꯣꯛꯑꯁꯨ ꯆꯦꯞꯇꯔꯗꯨꯒꯤ ꯑꯃꯃꯝ ꯅꯣꯠꯕꯨꯛ ꯑꯆꯧ ꯑꯆꯧꯕ ꯑꯃꯃꯝ ꯊꯝꯒꯗꯕꯅꯦ ꯑꯗꯨꯒ ꯊꯝꯃꯤꯕ ꯅꯣꯠꯕꯨꯛꯁꯤꯡꯗꯨꯗ ꯅꯪꯒꯤ ꯅꯪꯅ ꯊꯦꯡꯅꯔꯨꯔꯤꯕꯗꯣ ꯀꯔꯝꯕ ꯆꯦꯞꯇꯔꯗ ꯍꯥꯞꯁꯤꯅꯣ ꯀꯔꯝꯍꯥꯏꯅ ꯇꯧꯁꯤꯅꯣ ꯍꯥꯏꯕꯗꯨ ꯄꯟꯗꯧꯅꯦ ꯑꯗꯨꯒ ꯂꯥꯏꯔꯤꯛꯀꯨꯝꯕ ꯄꯥꯔꯁꯨ ꯂꯥꯏꯔꯤꯛꯇ ꯍꯥꯏꯔꯝꯂꯤꯕ ꯃꯌꯥꯝꯗꯣ ꯀꯣꯠ ꯀꯣꯠ ꯐꯖꯅ ꯇꯧꯒꯗꯧꯕꯅꯦ ꯍꯥꯏꯕꯗꯤ ꯃꯁꯤꯗꯗꯤ ꯀꯣꯟꯀ꯭ꯔꯤꯠ ꯑꯣꯏꯕ ꯉꯥꯛꯇꯅꯦ ꯑꯩꯒꯤ ꯑꯇꯣꯞꯄ ꯑꯩꯅ ꯑꯍꯦꯟꯕ ꯑꯃꯇ ꯍꯥꯞꯆꯤꯟꯕ ꯌꯥꯗꯦ ꯃꯁꯤꯒꯤ ꯄ꯭ꯔꯨꯐ ꯑꯦꯚꯤꯗꯦꯟꯁ ꯐꯖꯅ ꯄꯤꯒꯗꯕꯅꯤ ꯀꯥꯔꯝꯕ ꯂꯥꯏꯔꯤꯛꯇ ꯌꯥꯎꯋꯤ ꯍꯥꯏꯕꯒꯤ ꯔꯦꯐꯔꯦꯟꯁ ꯑꯥꯔꯇꯤꯀꯜꯗꯩ ꯂꯧꯊꯣꯛꯄ ꯑꯣꯏꯔꯁꯨ ꯔꯦꯐꯔꯦꯟꯁꯇꯩ ꯑꯗꯨꯒ ꯕꯨꯛꯇꯒꯤ ꯂꯧꯊꯣꯛꯄ ꯑꯣꯏꯔꯁꯨ ꯑꯗꯒꯤ ꯑꯩꯅ ꯋꯦꯕ ꯁꯥꯏꯠꯀꯨꯝꯕꯗ ꯆꯦꯛ ꯇꯧꯔꯒ ꯂꯧꯕ ꯑꯣꯏꯔꯒꯁꯨ ꯍꯥꯏꯔꯤꯕ ꯃꯌꯥꯝꯁꯦ ꯂꯣꯏꯅ ꯏꯕꯤꯒꯗꯧꯕꯅꯦ ꯀꯥꯏꯅ ꯑꯣꯖꯥꯗꯨꯅꯁꯨ ꯇꯥꯛꯄꯤꯔꯛꯑꯦ ꯃꯗꯨ ꯌꯥꯝ ꯅꯨꯡꯉꯥꯏ ꯑꯗꯨꯒ ꯅꯣꯡꯃ ꯑꯩꯅ ꯃꯣꯏꯒꯤ ꯒꯦꯁꯠ ꯍꯥꯎꯁꯇ ꯂꯩꯔꯤꯉꯩꯗ ꯏꯃꯥꯟꯅꯕꯤ ꯑꯃꯅ ꯑꯩꯒꯁꯨ ꯍꯥꯟꯅ ꯈꯪꯅꯕ ꯏꯃꯥꯟꯅꯕꯤ ꯑꯃꯅ ꯑꯁ꯭ꯋꯥꯏ ꯐꯥꯎꯕ ꯀꯣꯏꯔꯨꯁꯦ ꯀꯥꯏꯅ ꯆꯠꯂꯦ ꯑꯦꯌꯥꯔꯄꯣꯔꯠ ꯔꯣꯗ ꯂꯣꯝꯗ ꯆꯠꯂꯦ ꯑꯗꯨꯗꯁꯨ ꯌꯥꯝꯅ ꯅꯨꯡꯉꯥꯏꯌꯦ ꯃꯅꯥ ꯂꯤꯕꯤꯔꯛꯄ ꯋꯥꯔꯤ ꯑꯗꯨꯒ ꯑꯩ ꯑꯁꯥꯝꯒꯤ ꯇꯤꯒꯤ ꯆꯥ ꯃꯅꯥꯒꯤ ꯇꯧꯕꯗꯣ ꯑꯗꯨꯗꯒꯁꯨ ꯆꯠꯂꯛꯑꯦ ꯑꯗꯨ ꯌꯥꯝꯅ ꯑꯩꯉꯣꯟꯗ ꯅꯨꯡꯉꯥꯏ ꯀꯥꯖꯤꯔꯪꯒꯥ ꯅꯦꯁꯅꯦꯜ ꯄꯥꯔꯛꯇꯒꯗꯣ ꯆꯪꯉꯝꯃꯦ ꯑꯗꯣ ꯃꯐꯝꯗꯨꯗ ꯂꯩꯍꯧꯔꯤꯕ ꯃꯌꯥꯝ ꯇꯧꯔꯤꯕ ꯃꯌꯥꯝꯒꯗꯣ ꯑꯩꯉꯣꯟꯗ ꯌꯥꯝꯅ ꯐꯨꯜꯐꯤꯜ ꯑꯣꯏꯌꯦ ꯌꯥꯝꯅ ꯅꯨꯡꯉꯥꯏ ꯍꯥꯏꯕꯇꯥꯔꯦ